ꯍꯦꯜꯂꯣ ꯁꯤ ꯀꯂꯤꯗꯥꯁ ꯅꯠꯇ꯭ꯔꯣ ꯎꯝ ꯑꯣ ꯅꯪ ꯅꯝꯕꯔꯁꯦ ꯑꯩꯅ ꯁꯦꯚ ꯇꯧꯗꯕ ꯅꯈꯣꯟꯗꯗꯤ ꯃꯥꯜꯂꯕ ꯁꯦꯚ ꯇꯧꯕ ꯅꯝꯕꯔꯁꯤ ꯑꯗꯨꯒꯤ ꯑꯣ ꯅꯪꯗꯤ ꯀꯃꯥꯏ ꯀꯃꯥꯏꯅ ꯇꯧꯔꯤꯒꯦ ꯌꯨꯝꯗ ꯂꯩꯕ꯭ꯔꯣ

ꯑꯥ ꯅꯪꯒꯤ ꯄꯣꯠꯆꯩ ꯅꯪꯒꯤ ꯍꯤꯡꯒꯣꯜꯒꯤ ꯍꯪꯒꯥꯝ ꯀꯣꯕꯤꯗꯨꯗꯤ ꯌꯥꯝ ꯐꯕꯅꯤꯅꯦ ꯅꯪꯗꯤ ꯍꯧꯖꯤꯛ ꯀꯥꯟꯗꯤ ꯊꯥꯔꯤꯕ꯭ꯔꯣ ꯀꯃꯥꯏꯅ ꯇꯧꯔꯤꯒꯦ ꯑꯣ ꯑꯩꯗꯣ ꯑꯁꯣꯝ ꯅꯥꯀꯟꯗ ꯑꯁꯣꯝ ꯅꯥꯀꯟꯗ ꯃꯄꯥꯟ ꯂꯩꯕꯅꯤꯅ ꯄꯣꯠꯆꯩ ꯊꯥꯕꯝ ꯂꯩꯇꯗꯅ ꯑꯩꯈꯣꯏ ꯊꯝꯕ ꯀꯣꯟꯗꯣ ꯈꯪꯉꯤꯗꯅ ꯑꯗꯨꯗ ꯑꯩ ꯁꯨꯝ ꯆꯥꯈꯤꯕꯒꯤ ꯈꯥꯃꯦꯟ ꯑꯁꯤꯟꯕꯒꯨꯝꯕ ꯀꯩꯒꯨꯝꯕ ꯃꯔꯨ ꯈꯔ ꯂꯩꯗꯅ ꯑꯗꯒꯤ ꯑꯩꯈꯣꯏ ꯃꯄꯥꯟ ꯑꯗꯣꯝ ꯅꯥꯀꯟꯗ ꯐꯪꯗꯕ ꯑꯩꯈꯣꯏ ꯃꯔꯣꯏ ꯅꯥꯀꯨꯞꯄꯤꯒꯨꯝꯕ ꯀꯩꯒꯨꯝꯕ ꯈꯔ ꯊꯥꯔꯤ ꯍꯧꯖꯤꯛꯇꯤ ꯀꯛꯆꯤꯡꯒꯤ ꯂꯧ ꯀꯩꯅꯣꯗꯗꯤ ꯌꯨꯝꯗꯗꯤ ꯍꯤꯡꯒꯣꯜꯁꯦ ꯄꯥꯛꯅ ꯄꯥꯛꯅ ꯂꯩꯕꯅꯤꯅ ꯃꯅꯥ ꯃꯁꯤꯡ ꯌꯥꯝ ꯊꯥꯔꯝꯒꯅꯤꯅꯦ ꯎꯝ ꯀꯩꯀꯩ ꯀꯩ

ꯎꯝ ꯎꯝ ꯑꯗꯨꯗꯤ ꯍꯌꯦꯡ ꯃꯊꯪꯗ ꯑꯥ ꯍꯌꯦꯡ ꯃꯊꯪ ꯊꯣꯂꯛ ꯀꯥꯟꯗꯗꯤ ꯀꯩ ꯑꯩꯒꯤ ꯊꯥ ꯑꯃꯅꯤ ꯂꯩꯔꯒꯗꯤ ꯊꯣꯂꯛꯀꯅꯤ ꯑꯗꯨ ꯀꯥꯟꯗꯗꯤ ꯅꯪꯒꯤ ꯍꯤꯡꯒꯣꯜꯗꯒꯤ ꯄꯣꯠꯆꯩ ꯐꯔꯗꯧꯅꯤꯅ ꯍꯦꯛꯑ ꯆꯥ ꯇꯥꯕꯅꯤꯅꯦ ꯑꯗꯨꯗꯤ ꯈꯔ ꯑꯥ ꯑꯗꯩ ꯑꯈꯣꯏ ꯑꯩꯈꯣꯏꯁꯨ ꯃꯤ ꯂꯩꯇꯝꯅꯤꯅ ꯑꯩꯈꯣꯏ ꯍꯤꯡꯒꯣꯜꯗꯁꯨ ꯅꯪꯅ ꯑꯗꯨꯝ ꯈꯣꯏꯗꯣꯛꯑꯒ ꯑꯗꯨꯝ ꯅꯪꯒꯤ ꯀꯤꯠꯆꯟ ꯒꯥꯔꯗꯦꯟ ꯑꯃ ꯑꯣꯟꯊꯣꯛ

ꯑꯣ ꯑꯣ ꯑꯩꯒꯤ ꯑꯣꯏꯅ ꯅꯪꯒꯤ ꯅꯝꯕꯔꯁꯤꯕꯨꯗꯤ ꯑꯩꯅ ꯁꯦꯚ ꯇꯧꯔꯒ ꯂꯩꯕ ꯑꯗꯨꯗ ꯑꯣ ꯑꯣ ꯍꯣꯏ ꯑꯗꯣ ꯍꯤꯡꯒꯣꯜꯗꯣ ꯍꯥꯡꯉ ꯂꯩꯕꯅꯤꯅ ꯃꯇꯝ ꯃꯇꯝꯒꯤ ꯑꯣꯏꯕ ꯏꯟꯖꯥꯡ ꯑꯗꯨꯝ ꯊꯥꯖꯜꯂꯣ ꯑꯗꯨꯒ ꯅꯣꯏꯒꯤꯁꯨ ꯑꯗꯨꯝ ꯆꯥꯅꯕ ꯌꯥꯅꯕ ꯈꯣꯠꯅꯕ ꯑꯗꯨꯝ ꯍꯣꯏ ꯍꯣꯏ ꯅꯨꯡꯉꯥꯏ ꯁꯪꯉꯗꯤ ꯌꯦꯡꯕꯗꯁꯨ ꯅꯨꯡꯉꯥꯏꯗꯅ ꯃꯤꯅ ꯑꯗꯨꯒꯤ ꯍꯣꯏ ꯑꯇꯩꯗꯤ ꯑꯇꯩꯗꯤ ꯊꯕꯛ ꯏꯪꯈꯥꯡꯗꯤ ꯀꯩꯀꯩ ꯇꯧꯔꯤꯒꯦ ꯍꯧꯖꯤꯛꯇꯤ ꯑꯣ ꯐꯩ ꯐꯩ ꯊꯕꯛ ꯑꯗꯨꯝꯕ ꯊꯕꯛ ꯑꯃ ꯀꯩꯅꯣꯗ ꯑꯩꯈꯣꯏꯗꯤ ꯑꯁꯣꯝ ꯅꯥꯀꯟꯗꯒꯤꯗꯤ ꯂꯩꯔ ꯆꯥꯕꯅꯤꯅ ꯍꯤꯗꯥꯛ ꯀꯥꯞꯄꯤꯕ꯭ꯔꯥ ꯀꯥꯞꯇꯕ꯭ꯔꯥ ꯒ꯭ꯌꯥꯟ ꯇꯥꯗ꯭ꯔꯦ ꯑꯗꯨꯅ ꯌꯨꯝꯒꯤ ꯌꯨꯝꯒꯤ ꯌꯨꯝꯒꯤ ꯊꯥꯖꯕ ꯑꯣꯔꯒꯥꯅꯤꯛ ꯑꯣꯏꯕꯗꯣ ꯑꯗꯨꯁꯨ ꯍꯥꯎꯕꯅꯦ ꯑꯗꯨꯅ ꯁꯣꯝ ꯅꯥꯀꯟꯗꯗꯤ ꯂꯩꯔꯒ ꯉꯥꯛꯇ ꯆꯥꯕꯅꯤꯅ ꯏꯟꯖꯥꯡꯁꯦ ꯍꯥꯎꯐꯝ ꯈꯪꯗꯦꯕ ꯍꯣꯏ ꯑꯅꯥ ꯑꯌꯦꯛ ꯌꯥꯎꯗꯦ ꯑꯗꯨꯝ ꯅꯨꯡꯉꯥꯥꯏꯅ ꯂꯩꯔꯤ ꯑꯅꯥ ꯑꯌꯦꯛ ꯌꯥꯎꯗꯦ ꯍꯣꯏ ꯍꯣꯏ ꯍꯣꯏ ꯑꯗꯨꯋꯥꯏꯗꯤ ꯀꯩꯀꯩ ꯀꯩ

ꯍꯣꯏ ꯍꯣꯏ ꯎꯝ ꯐꯔꯦ ꯐꯔꯦ ꯑꯗꯨꯗꯤ